ꯁꯦꯜꯞ ꯍꯦꯜꯞ ꯒ꯭ꯔꯨꯞꯀꯤ ꯃꯇꯥꯡꯗ ꯍꯥꯏꯔꯒꯗꯤ ꯅꯨꯄꯤ ꯑꯣꯏꯕꯤꯁꯤꯡ ꯒꯤꯗꯃꯛꯇ ꯌꯥꯝꯅ ꯀꯥꯟꯅꯕ ꯍꯥꯏꯗꯤ ꯀꯔꯤꯅꯤ ꯏꯁꯀꯤꯝ ꯑꯃꯅꯤ ꯃꯁꯤ ꯃꯔꯝꯗꯤ ꯂꯥꯏꯔꯤꯛ ꯂꯥꯏꯁꯨ ꯍꯩꯔꯒꯁꯨ ꯒꯣꯔꯃꯦꯟ ꯖꯣꯕ ꯐꯪꯍꯧꯗꯅ ꯃꯌꯨꯝꯗ ꯂꯩꯖꯕ ꯅꯨꯄꯤꯁꯤꯡ ꯑꯃꯗꯤ ꯊꯕꯛꯇꯤ ꯇꯧꯅꯤꯡꯕ ꯑꯗꯨꯒ ꯇꯧꯕꯒꯤ ꯈꯨꯗꯣꯡ ꯆꯥꯕꯗꯤ ꯐꯪꯗꯕ ꯑꯁꯤ ꯒꯣꯔꯃꯦꯟꯅ ꯏꯁꯇꯦꯠ ꯒꯣꯔꯃꯦꯟ ꯑꯃꯗꯤ ꯁꯦꯟꯇ꯭ꯔꯦꯜ ꯒꯣꯔꯃꯦꯟꯅ ꯄꯤꯕ ꯈꯨꯗꯣꯡ ꯆꯥꯕ ꯃꯈꯜ ꯑꯃꯅꯤ ꯃꯁꯤꯅ ꯑꯩꯈꯣꯏꯒꯤ ꯁꯕꯁꯤꯗꯤꯗ ꯐꯟꯗꯤꯡ ꯈꯔ ꯊꯥꯊꯔꯒ ꯊꯕꯛ ꯂꯩꯖꯗꯕ ꯅꯨꯄꯤꯁꯤꯡꯕꯨ ꯃꯁꯥꯒꯤ ꯃꯁꯥꯅ ꯃꯁꯥꯒꯤ ꯁꯦꯟꯊꯣꯛ ꯂꯝꯕꯤ ꯊꯤꯖꯍꯟꯕ ꯑꯃꯗꯤ ꯃꯁꯥꯒꯤ ꯊꯕꯛ ꯄꯤꯖꯕ ꯃꯈꯜ ꯑꯃꯅꯤ ꯃꯔꯝꯗꯤ ꯃꯁꯤꯅ ꯌꯨꯝꯗ ꯐꯝꯅ ꯐꯝꯅ ꯌꯦꯟ ꯉꯥꯅꯨ ꯁꯥ ꯁꯟ ꯌꯣꯛꯇꯨꯅ ꯃꯗꯨꯅ ꯑꯄꯤꯛꯄꯗꯒꯤ ꯌꯣꯛꯈꯠꯂꯒ ꯆꯥꯎꯍꯜꯂꯒ ꯌꯣꯟꯖꯔꯒ ꯃꯗꯨꯗꯒꯤ ꯁꯣꯔꯁ ꯑꯣꯐ ꯏꯟꯀꯝ ꯁꯦꯝꯖꯕ ꯃꯁꯥꯒꯤ ꯁꯦꯝꯖꯕ ꯂꯣꯏꯅꯅ ꯇꯦꯂꯔꯤꯡ ꯌꯨꯝꯗ ꯐꯝꯅ ꯐꯝꯅ ꯇꯦꯂꯔꯤꯡ ꯇꯧꯔꯒ ꯐꯤ ꯇꯨꯕ ꯈꯣꯠꯄ ꯑꯃꯗꯤ ꯐꯤꯁꯥ ꯂꯣꯟꯁꯥ ꯇꯧꯗꯨꯅ ꯃꯈꯣꯏ ꯃꯁꯦꯜ ꯍꯣꯠꯅꯃꯤꯟꯅꯗꯨꯅ ꯃꯁꯥꯅ ꯃꯁꯥꯒꯤ ꯊꯕꯛ ꯄꯤꯖꯥꯕ ꯃꯁꯤꯅ ꯌꯥꯝꯅ ꯅꯨꯄꯤꯁꯤꯡꯒꯤꯗꯃꯛꯇꯗꯤ ꯉꯁꯥꯏꯒꯤ ꯁꯦꯟꯊꯣꯛ ꯂꯥꯃꯒꯤ ꯑꯃ ꯑꯣꯏꯗꯨꯅ ꯃꯁꯤꯅ ꯏꯃꯨꯡ ꯃꯅꯨꯡꯒꯤ ꯑꯋꯥꯠ ꯑꯄꯥꯗ ꯃꯇꯦꯡ ꯄꯥꯡꯕ ꯑꯃꯗꯤ ꯏꯃꯨꯡ ꯑꯗꯨ ꯆꯥꯎꯈꯠꯍꯟꯕꯗ ꯃꯇꯦꯡ ꯄꯥꯡꯕ ꯌꯥꯝꯅ ꯀꯥꯟꯅꯕ ꯏꯁꯀꯤꯝꯅꯤ ꯍꯥꯏ ꯂꯧꯏ